ꯍꯜꯂꯣ ꯇꯥꯕꯤꯀꯣ ꯑꯣ ꯑꯩ ꯀꯩꯅꯣꯝꯈꯛ ꯍꯪꯖꯒꯦ ꯇꯧꯖꯔꯛꯑꯝꯕꯅꯦ ꯑꯩꯈꯣꯏꯒꯤ ꯃꯅꯤꯄꯨꯔꯒꯤ ꯑꯣꯏꯅ ꯑꯩꯈꯣꯏꯒꯤ ꯁꯅꯥꯒꯤ ꯄꯔꯗꯛꯁꯤꯡ ꯑꯗꯩꯗꯤ ꯑꯩꯈꯣꯏꯒꯤ ꯄ꯭ꯔꯗꯛ ꯃꯌꯥꯝ ꯑꯃ ꯂꯩꯗꯅꯀꯣ ꯑꯗꯨꯁꯤꯡꯗꯨꯗ ꯑꯩꯈꯣꯏꯒꯤ ꯃꯈꯜꯁꯤꯡ ꯍꯥꯏ ꯇꯥꯔꯦꯅꯦ ꯈꯔ ꯆꯠꯄ ꯑꯗꯒꯤ ꯅꯥꯆꯣꯝ ꯀꯩꯀꯩ ꯂꯩꯔꯤꯕꯁꯤꯡ ꯑꯗꯨꯁꯤꯡꯗꯣ ꯀꯔꯝ ꯀꯔꯝꯕꯅ ꯀꯩꯅꯣ ꯇꯧꯒꯦ ꯍꯥꯏꯕꯗꯣ ꯑꯩ ꯈꯪꯖꯅꯤꯡꯕ ꯍꯥꯏ ꯇꯥꯔꯦ

ꯍꯥꯏꯔꯤꯕ ꯑꯗꯨꯒꯤ ꯀꯩꯅꯣꯁꯤꯡꯗꯨꯗꯤ ꯃꯈꯜꯁꯤꯡꯗꯨꯗꯤ ꯀꯌꯥ ꯀꯌꯥꯃꯨꯛꯀ ꯑꯣꯏꯒꯦ ꯈꯣꯠꯀꯦ ꯍꯥꯏꯕꯗꯣ ꯍꯥꯏꯕꯤ ꯌꯥꯒꯗ꯭ꯔꯥ ꯁꯟꯗꯨꯅ ꯀꯌꯥꯃꯨꯛ ꯑꯣꯏꯗꯣꯏꯅꯣ ꯑꯗꯨ ꯍꯧꯖꯤꯛꯀꯤ ꯁꯅꯥꯗꯣ ꯑꯗꯨꯗꯤ ꯁꯟ ꯑꯃ ꯀꯥꯞꯄ ꯅꯠꯇ꯭ꯔꯒꯅ ꯁꯟꯒꯥꯏ ꯀꯥꯞꯄ ꯑꯗꯨꯒꯨꯝꯕꯗꯨꯗꯤ ꯁꯟ ꯑꯃ ꯀꯌꯥ ꯀꯌꯥꯒꯤ ꯆꯥꯡ ꯀꯩꯅꯣ ꯇꯧꯒꯦ ꯍꯥꯏꯐꯦꯠꯇꯪ ꯍꯥꯏꯕꯤ ꯌꯥꯒꯗ꯭ꯔꯥ ꯍꯣꯏ

ꯑꯗꯨꯒꯤ ꯁꯟ ꯑꯃ ꯀꯥꯞꯄꯗ ꯆꯪꯉꯤꯕ ꯀꯩꯅꯣꯗꯨꯗꯤ ꯑꯁꯦꯡꯕꯒꯤ ꯑꯁꯦꯡꯕꯒ ꯑꯗꯨ ꯃꯃꯜ ꯆꯞ ꯃꯥꯟꯅꯩꯅ ꯂꯥꯛꯀꯗ꯭ꯔꯥ ꯅꯠꯇ꯭ꯔꯒꯅ ꯀꯣꯠꯇꯦꯛꯇꯨꯒꯖꯨ

ꯑꯗꯨꯗꯤ ꯁꯅꯥꯖꯦ ꯃꯈꯜ ꯀꯌꯥꯃꯨꯛꯀꯗꯤ ꯀꯩꯅꯣ ꯇꯧꯋꯤ ꯐꯪꯕꯁꯦ ꯑꯗꯨꯝ ꯍꯥꯏꯕꯤ ꯌꯥꯕ꯭ꯔꯥ ꯑꯗꯨꯗꯤ ꯍꯧꯖꯤꯛꯀꯤ ꯁꯅꯥꯗꯣ ꯁꯟ ꯑꯩꯈꯣꯏꯅ ꯀꯩꯅꯣ ꯇꯧꯒꯦ ꯍꯥꯏꯔ ꯈꯨꯗꯣꯞ ꯑꯃ ꯁꯥꯒꯦ ꯍꯥꯏ ꯇꯥꯔꯗꯤ ꯀꯌꯥꯃꯨꯛꯀꯤ ꯆꯥꯡꯗꯒꯗꯤ ꯀꯩꯅꯣ ꯇꯧꯕꯤꯅꯤ ꯁꯟꯁꯤꯗ ꯁꯟꯈꯥꯏ ꯑꯃꯒꯤ ꯆꯥꯡ ꯑꯣꯏꯔꯣ ꯅꯠꯇ꯭ꯔꯒ ꯁꯟ ꯑꯃꯒꯤ ꯆꯥꯡ ꯑꯣꯏꯒꯦ ꯍꯥꯏ ꯇꯥꯔꯗꯤ ꯀꯌꯥꯃꯨꯛꯀ ꯀꯩꯅꯣ ꯂꯧꯕꯤ ꯆꯥꯔꯖ ꯀꯩꯀꯩꯁꯦ ꯑꯗꯨꯝ ꯍꯥꯏꯕꯤꯔꯛ ꯌꯥꯒꯗ꯭ꯔꯥ ꯍꯣꯏ ꯍꯣꯏ ꯑꯁꯦꯡꯕ ꯑꯗꯣ ꯅꯨꯄꯤꯒꯤ ꯑꯩꯈꯣꯏꯒꯤ ꯂꯤꯡꯀꯨꯝꯕꯁꯤꯗꯗꯤ ꯂꯤꯛꯁꯦ ꯃꯈꯜ ꯀꯌꯥꯃꯨꯛ ꯀꯩꯅꯣ ꯑꯣꯏꯗꯣꯏꯅꯣ ꯃꯥꯒꯤ ꯃꯑꯣꯡ ꯃꯇꯧ ꯍꯥꯏ ꯇꯥꯔꯦ ꯑꯗꯨ ꯑꯝꯇ ꯍꯥꯏꯕꯤꯌꯨ ꯑꯣ ꯑꯗꯨ ꯅꯦꯀ꯭ꯂꯦꯁꯇꯣ ꯍꯧꯖꯤꯛꯀꯤ ꯈꯔ ꯀꯩꯅꯣ ꯇꯧꯕꯗ ꯈꯔ ꯐꯖꯕ ꯍꯥꯏ ꯇꯥꯔꯦꯅꯦ ꯁꯅꯥ ꯅꯨꯄꯤ ꯑꯃꯒꯤ ꯁꯅꯥ ꯁꯟ ꯑꯃꯅꯒꯗꯤ ꯑꯗꯨꯝ ꯁꯥꯕ ꯌꯥꯒꯗ꯭ꯔꯥ ꯅꯠꯇ꯭ꯔꯒꯅ ꯈꯔ ꯍꯦꯟꯅ ꯀꯩꯅꯣ ꯑꯣꯏꯕꯗꯤ ꯀꯃꯥꯏ ꯇꯧꯅꯤ ꯍꯣꯏ ꯑꯗꯨꯗꯤ ꯌꯥꯝꯅ ꯅꯨꯡꯉꯥꯏꯖꯔꯦ ꯀꯩꯅꯣ ꯇꯧꯔꯀꯥꯟꯗ ꯃꯇꯨꯡꯗ ꯑꯃꯨꯛ ꯀꯩꯅꯣ ꯍꯦꯛ ꯊꯝꯖꯔꯒꯦ